ꯁꯤꯕꯨ ꯇ꯭ꯔꯥꯐꯤꯛ ꯄꯨꯂꯤꯁ ꯑꯣꯏꯕꯤꯔꯕ꯭ꯔꯣ ꯑꯣ ꯑꯩ ꯀꯩꯅꯣꯝꯇ ꯍꯥꯏꯖꯔꯛꯀꯦ ꯑꯩ ꯀꯔꯤ ꯉꯔꯥꯡ ꯆꯨꯔꯆꯥꯟꯄꯨꯔ ꯕꯖꯥꯔꯗ ꯈꯥꯝꯃ ꯊꯝꯂꯝꯕꯅꯦꯕ ꯑꯩꯅ ꯗꯨꯀꯥꯟꯗ ꯆꯪꯂꯨꯕꯗ ꯊꯣꯔꯛꯄꯗ ꯂꯩꯔꯝꯗ꯭ꯔꯦ ꯑꯗꯨ ꯑꯝꯇ ꯄꯨꯡ ꯃꯉꯥ ꯃꯈꯥꯏ ꯑꯗꯨꯃꯥꯏꯅ ꯑꯥ ꯄꯨꯡ ꯃꯉꯥ ꯃꯈꯥꯏ ꯑꯩꯗꯣ ꯕꯖꯥꯔꯒꯤꯗꯣ ꯈꯥꯝꯂꯒ ꯊꯝꯂꯝꯕꯅꯦ ꯑꯗꯨꯒ ꯑꯩꯅ ꯄꯣꯠ ꯑꯃꯈꯛꯇ ꯂꯧꯒꯦꯅ ꯆꯪꯂꯨꯕꯅꯦ ꯑꯗ ꯊꯣꯛꯂꯛꯄꯗ ꯂꯩꯔꯝꯗ꯭ꯔꯕ ꯎꯝ ꯒꯥꯔꯤꯒꯤ ꯆꯦ ꯆꯥꯡꯗꯤ ꯑꯩꯉꯣꯟꯗ ꯂꯣꯏꯅꯃꯛ ꯂꯩ ꯑꯗꯨ ꯑꯝꯇ ꯑꯥ ꯅꯝꯕꯔꯗꯨ ꯇꯥꯔꯕꯅꯤ ꯑꯗꯨꯁꯨ ꯑꯥ ꯚꯦꯁꯄꯥꯅꯦ ꯚꯦꯁꯄꯥ ꯄꯤꯡ ꯃꯆꯨꯅꯦꯕꯀꯣ ꯎꯝ ꯎꯕꯗ ꯑꯗꯨꯝ ꯈꯪꯒꯅꯤ ꯑꯥ ꯑꯣ ꯍꯧꯖꯤꯛ ꯑꯗꯨꯝ ꯂꯥꯛꯄ ꯌꯥꯕ꯭ꯔꯥ ꯑꯣ ꯑꯣ ꯐꯔꯦ ꯐꯔꯦ ꯑꯗꯨꯗꯤ ꯑꯩ ꯂꯥꯛꯅꯉꯥꯏ ꯇꯧꯔꯒꯦ